ꯑꯩꯈꯣꯏꯅ ꯎꯆꯦꯛꯀꯤ ꯌꯣꯛꯐꯝ ꯁꯦꯝꯒꯠꯄ ꯃꯇꯝꯗ ꯑꯩꯈꯣꯏꯅ ꯍꯥꯏꯕꯗꯤ ꯎꯃꯪ ꯀꯣꯛꯊꯣꯛꯄꯗꯒꯤꯁꯨ ꯀꯟꯕ ꯉꯝꯂꯦ ꯍꯥꯏꯕꯗꯤ ꯅꯨꯡꯇꯤꯒꯤ ꯂꯩꯔꯦ ꯑꯩꯈꯣꯏ ꯎꯃꯪ ꯀꯣꯛꯊꯣꯛꯄ ꯎ ꯋꯥ ꯐꯣꯔꯦꯁ ꯑꯃ ꯁꯦꯝꯒꯠꯂꯦ ꯐꯣꯔꯦꯁꯁꯤꯗ ꯑꯩꯈꯣꯏꯅ ꯍꯥꯏꯗꯤ ꯖꯨꯒꯨꯝꯕ ꯀꯩꯒꯨꯝꯕ ꯎꯆꯦꯛ ꯃꯌꯥꯝ ꯑꯃ ꯂꯩꯅꯕ ꯃꯐꯝ ꯑꯃ ꯁꯦꯝꯒꯠꯄ ꯃꯇꯝꯗ ꯑꯩꯈꯣꯏ ꯄꯥꯠ ꯑꯃꯁꯨ ꯁꯦꯝꯒꯠꯄ ꯃꯊꯧ ꯇꯥꯏ ꯍꯥꯏꯕꯗꯤ ꯄꯥꯠꯇꯨꯗ ꯎꯆꯦꯛ ꯃꯌꯥꯝꯅ ꯏꯔꯨꯖꯗꯅ ꯈꯣꯠꯇꯅ ꯁꯥꯟꯅꯕꯗꯨ ꯌꯦꯡꯅꯕꯒꯤꯗꯃꯛ ꯃꯤ ꯃꯌꯥꯝꯁꯨ ꯄꯥꯠꯇꯨꯗ ꯂꯥꯛꯄꯗꯨꯗ ꯑꯩꯈꯣꯏꯗꯁꯨ ꯏꯟꯀꯝꯁꯨ ꯐꯪꯒꯅꯤ ꯏꯟꯀꯝ ꯐꯪꯂꯕ ꯃꯇꯨꯡꯗꯁꯨ ꯑꯗꯨ ꯎꯆꯦꯛꯁꯤꯡ ꯑꯗꯨ ꯌꯥꯝꯅ ꯅꯤꯡꯊꯤꯖꯅ ꯎꯆꯦꯛ ꯃꯌꯥꯝ ꯑꯃ ꯂꯩꯔꯅꯤ ꯑꯗꯨ ꯎꯗꯕ ꯎꯆꯦꯛ ꯁꯨꯛꯎ ꯎꯗꯕ ꯎꯆꯦꯛ ꯃꯌꯥꯝ ꯑꯃꯁꯨ ꯎꯕ ꯐꯪꯂꯅꯤ ꯎꯆꯦꯛꯇꯨ ꯌꯣꯛꯈꯠꯐꯝ ꯁꯦꯝꯒꯠꯄ ꯃꯇꯝ ꯑꯗꯨꯗ ꯍꯥꯏꯕꯗꯤ ꯑꯗꯨꯗꯁꯨ ꯅꯠꯇꯅ ꯃꯤ ꯃꯌꯥꯝ ꯂꯥꯛꯄꯩꯗꯨꯒꯤ ꯐꯝꯐꯝ ꯀꯩꯀꯩ ꯐꯖꯅ ꯁꯦꯝꯕꯤꯔꯒ ꯎꯆꯦꯛꯁꯤꯡ ꯑꯗꯣ ꯄꯨꯛꯅꯤꯡ ꯑꯩꯈꯣꯏ ꯄꯔꯀꯤꯇꯤꯅ ꯄꯤꯕꯤꯔꯝꯕ ꯐꯖ ꯐꯖꯕ ꯎꯆꯦꯛ ꯃꯌꯥꯝ ꯑꯃꯁꯨ ꯎꯔꯅꯤ ꯑꯗꯨꯒ ꯐꯖꯔꯕ ꯃꯐꯝ ꯑꯗꯨꯁꯨ ꯎꯔꯅꯤ ꯑꯗꯨꯅ ꯄꯨꯛꯅꯤꯡ ꯁꯨꯝꯍꯠꯇꯨꯅ ꯍꯥꯏꯕꯗꯤ ꯃꯤ ꯈꯨꯗꯤꯡꯃꯛꯁꯦ

ꯄꯥꯝꯃꯦ ꯑꯗꯨꯅ ꯎꯆꯦꯛꯁꯤꯡꯁꯤ ꯌꯣꯛꯄꯁꯤ ꯌꯥꯝ ꯃꯊꯧ ꯇꯥꯏ ꯍꯥꯏꯕꯗꯤ ꯑꯩꯈꯣꯏ ꯃꯤꯑꯣꯏꯕꯒ ꯎꯆꯦꯛꯁꯤꯡꯒ ꯌꯥꯝꯅ ꯃꯔꯤ ꯂꯩꯅꯩ ꯍꯥꯏꯕꯁꯤ ꯃꯁꯤ ꯑꯩꯅ ꯈꯪꯍꯟꯅꯤꯡꯏ